ꯑꯩꯈꯣꯏꯒꯤ ꯀꯂꯞꯀꯤ ꯂꯝꯄꯥꯛꯇ ꯑꯥꯔꯇꯤꯁꯁꯤꯡꯅ ꯂꯥꯛꯇꯨꯅ ꯑꯩꯈꯣꯏꯕꯨ ꯇꯥꯛꯄꯤ ꯇꯝꯕꯤ ꯀꯦꯝ ꯇꯧꯗꯨꯅ ꯇꯥꯛꯄꯤ ꯇꯝꯕꯤ ꯃꯗꯨꯒ ꯑꯥꯔꯠꯀꯤ ꯃꯔꯝꯗ ꯌꯥꯝꯅ ꯇꯥꯛꯄꯤ ꯑꯗꯨꯒ ꯑꯩꯍꯥꯛꯅ ꯌꯥꯝꯅ ꯄꯥꯝꯕꯗꯤ ꯔꯇꯟꯂꯥꯏ ꯔꯇꯟꯂꯥꯏꯒꯤ ꯃꯑꯣꯡ ꯃꯇꯧ ꯑꯁꯤ ꯇꯝꯕ ꯃꯇꯝꯗ ꯌꯥꯝꯅꯁꯨ ꯂꯨꯏ ꯑꯗꯨꯒ ꯌꯥꯝꯅꯁꯨ ꯐꯖꯩ ꯃꯁꯤ ꯑꯩꯍꯥꯛꯅ ꯇꯝꯕ ꯄꯥꯝꯃꯤ